ꯂꯥꯏꯌꯦꯡꯕꯒꯤ ꯃꯑꯣꯡ ꯍꯥꯏꯔꯒꯗꯤ ꯑꯩꯈꯣꯏꯒꯤ ꯐꯤꯖꯤꯀꯦꯜ ꯑꯦꯛꯇꯤꯚꯤꯇꯤꯁ ꯌꯥꯝ ꯋꯥꯡꯈꯠꯍꯟꯕ ꯑꯦꯛꯁꯔꯁꯥꯏꯁ ꯃꯔꯨꯑꯣꯏꯅ ꯑꯦꯛꯁꯔꯁꯥꯏꯁ ꯔꯟꯅꯤꯡ ꯖꯣꯒꯤꯡ ꯇꯧꯕ ꯑꯗꯨꯒ ꯑꯩꯈꯣꯏꯒꯤ ꯗꯥꯏꯕꯤꯇꯤꯁ ꯋꯥꯡꯈꯠꯍꯟꯕꯗ ꯃꯇꯦꯡ ꯄꯥꯡꯕ ꯆꯤꯟꯖꯥꯛꯁꯤꯡ ꯆꯥꯗꯕ ꯁꯝꯅ ꯍꯥꯏꯔꯕꯗ ꯑꯂꯨꯒꯨꯝꯕ ꯃꯥꯏꯔꯦꯟ ꯄꯥꯟ ꯆꯨꯖꯥꯛ ꯆꯥꯗꯕ ꯆꯤꯅꯤ ꯌꯥꯎꯕ ꯆꯥ ꯊꯛꯇꯕ ꯑꯁꯤꯅꯆꯤꯡꯕꯁꯤ ꯇꯧꯋꯤ